ꯑꯣ ꯑꯣ ꯑꯣ ꯁꯤ ꯇꯥꯃꯣ ꯀꯩꯅꯣꯒꯤ ꯐꯥꯔꯝ ꯇꯧꯕꯤꯕꯗꯨꯔꯥ ꯑꯣ ꯑꯩꯁꯦ ꯉꯥ ꯈꯤꯇꯪ ꯂꯧꯅꯤꯡꯕꯀꯣ ꯑꯗꯨ ꯉꯥꯒꯤꯁꯦ ꯑꯩꯁꯨ ꯑꯄꯨꯟꯕ ꯑꯣꯏꯅ ꯑꯩꯈꯣꯏꯒꯤ ꯗꯦꯕ ꯀꯔꯃꯒꯤ ꯂꯧꯒꯗꯧꯕꯅꯦꯕꯀꯣ ꯑꯗꯨꯗ ꯑꯩꯁꯦ ꯉꯥꯁꯦ ꯈꯤꯇ ꯍꯪꯒꯦꯅ ꯇꯧꯔꯛꯄꯅꯦꯕ ꯉꯥꯁꯦ ꯀꯔꯝ ꯀꯔꯝꯕ ꯃꯈꯟ ꯀꯃꯥꯏꯅ ꯀꯃꯥꯏꯅ ꯆꯠꯀꯦ ꯑꯗꯨꯗꯣ ꯑꯝꯇ

ꯎꯝ ꯑꯩꯁꯦ ꯑꯉꯥꯡꯒꯤ ꯀꯩꯅꯣ ꯆꯨꯔꯥꯀꯣꯔꯣꯟꯒꯤꯅꯦꯕꯀꯣ ꯑꯗꯨ ꯃꯣꯜ ꯑꯅꯤꯃꯈꯥꯏꯒꯨꯝꯕꯗꯤ ꯄꯥꯝꯃꯦꯕꯀꯣ ꯑꯗ ꯑꯅꯤꯃꯈꯥꯏꯁꯦ ꯑꯩꯅ ꯉꯥ ꯑꯃꯠꯇꯅ ꯑꯃ ꯍꯥꯏꯕꯗꯤ ꯉꯥ ꯃꯈꯜ ꯑꯃꯈꯛꯇꯅ ꯂꯣꯏꯅ ꯇꯧꯕꯗꯨꯁꯨ ꯑꯃꯨꯛ ꯅꯨꯡꯉꯥꯏꯇꯦꯕꯀꯣ ꯑꯩꯅ ꯈꯤꯇꯪ ꯃꯤꯛꯁ ꯑꯣꯏꯅ ꯇꯧꯒꯦꯅ ꯈꯟꯕ ꯑꯗꯨ ꯃꯣꯟꯗ ꯀꯌꯥ ꯀꯗꯥ ꯆꯠꯀꯦ ꯔꯧꯅꯤꯅ

ꯑꯣ ꯑꯗꯒꯤ ꯑꯩꯈꯣꯏꯒꯤ ꯀꯩꯅꯣꯗꯗꯤ ꯅꯥꯄꯤ ꯆꯥꯕꯤꯒꯨꯝꯕꯗꯤ ꯀꯌꯥ ꯀꯌꯥꯃꯨꯛ ꯑꯣ ꯑꯗꯨ ꯑꯇꯩ ꯑꯇꯩ ꯀꯔꯤ ꯀꯔꯤ ꯉꯥ ꯃꯈꯟ ꯑꯇꯩ ꯑꯇꯩ ꯀꯔꯤ ꯀꯔꯤ ꯂꯩꯕꯤꯔꯤꯒꯦ

ꯑꯣ ꯄꯨꯛꯂꯥꯎꯕꯤꯗꯤ ꯑꯩꯈꯣꯏꯅ ꯀꯌꯥ ꯀꯌꯥ ꯆꯤꯡꯉꯒ ꯀꯃꯥꯏꯅ ꯂꯧꯒꯗꯒꯦ ꯑꯣ ꯑꯗꯨ ꯍꯧꯖꯤꯛꯀꯤ ꯃꯣꯟ ꯑꯅꯤ ꯃꯈꯥꯏꯁꯦ ꯃꯣꯟ ꯑꯅꯤ ꯃꯈꯥꯏꯁꯦ ꯔꯧꯗꯨꯅ ꯃꯣꯟ ꯑꯃ ꯁꯥꯕꯤꯔꯣꯕꯀꯣ ꯑꯗꯨꯒ ꯅꯥꯄꯤ ꯆꯥꯕꯤꯗꯣ ꯃꯣꯟ ꯑꯃ ꯇꯧꯕꯤꯔꯣ ꯑꯗꯨꯗꯨꯒ ꯄꯨꯛꯂꯥꯎꯕꯤꯗꯨꯅ ꯃꯣꯟ ꯃꯈꯥꯏ ꯑꯃꯇ ꯁꯥꯕꯤꯔꯣꯕ

ꯀꯨꯟꯃꯨꯛꯁꯦ ꯀꯃꯥꯏꯅ ꯀꯃꯥꯏꯅꯅꯣ ꯉꯥꯁꯤꯡꯁꯦ ꯑꯩꯈꯣꯏꯅ ꯀꯦ ꯖꯤꯗ ꯀꯦ ꯖꯤ ꯀꯌꯥ ꯍꯥꯞꯄꯤꯗꯣꯏꯕ ꯑꯗꯒꯤ ꯑꯈꯣꯏꯅ ꯀꯦ ꯖꯤ ꯀꯌꯥ ꯂꯧꯕꯗ ꯀꯦ ꯖꯤ ꯀꯌꯥ ꯃꯣꯟ ꯑꯅꯤ ꯃꯈꯥꯏ ꯂꯧꯕꯁꯦ ꯑꯩꯈꯣꯏꯅ ꯀꯦ ꯖꯤ ꯀꯌꯥꯃꯨꯛ ꯍꯥꯞꯄꯤꯗꯣꯏꯅꯣ ꯑꯗꯨꯗꯣ ꯑꯝꯇ ꯎꯝ ꯎꯝ ꯑꯗꯨꯗꯤ ꯋꯥꯔꯤꯁꯦ ꯍꯧꯖꯤꯛꯁꯦ ꯅꯤꯄꯥꯟ ꯑꯃ ꯇꯔꯦꯠ ꯑꯃ ꯑꯗꯨꯒ ꯀꯩꯅꯣꯒꯤ ꯄꯨꯛꯂꯥꯎꯕꯤꯒꯤ ꯃꯣꯟꯈꯥꯏꯗꯨꯗꯤ ꯀꯌꯥꯃꯨꯛ ꯑꯣꯏꯇꯥꯔꯦ ꯑꯗꯨꯗꯤ ꯑꯩꯅ ꯆꯧꯔꯥꯛꯄ ꯑꯃ ꯈꯪꯅꯤꯡꯉꯤꯁꯤꯅ ꯉꯁꯥꯏꯒꯤ ꯑꯩꯈꯣꯏꯒꯤ ꯁꯣꯝꯒꯤ ꯄꯩꯁꯥꯒꯤ ꯀꯟꯗꯤꯁꯟꯁꯦ ꯑꯗꯨꯗ ꯌꯦꯡꯉꯒ ꯑꯦ ꯄꯩꯁꯥ ꯑꯣꯏꯅ ꯇꯥꯕꯤꯔꯛꯑꯣ ꯍꯥꯏꯔꯒꯅ ꯄꯩꯁꯥ ꯑꯣꯏꯅ ꯑꯩꯈꯣꯏꯅ ꯁꯤꯗ ꯑꯗꯨꯝ ꯂꯥꯡꯕꯗꯣ ꯈꯤꯇꯪ ꯄꯨꯔꯒ ꯑꯥꯗꯒꯤ ꯇꯥꯕꯤꯔꯛꯅꯕ ꯑꯗꯒꯤ ꯉꯥ ꯑꯣꯏꯅ ꯇꯧꯁꯦ ꯍꯥꯏꯕꯗꯣ ꯈꯟꯅꯅꯕꯒꯤꯅꯤꯗ ꯑꯗꯨ ꯄꯩꯁꯥ ꯃꯃꯟꯗꯣ ꯍꯥꯏꯐꯦꯠ ꯈꯪꯉꯒꯗꯤ ꯑꯩꯈꯣꯏꯁꯨ ꯑꯦ ꯄꯩꯁꯥ ꯑꯣꯏꯅ ꯇꯥꯍꯜꯂꯁꯦ ꯅꯠꯇ꯭ꯔꯒꯅ ꯉꯥ ꯑꯣꯏꯅ ꯇꯧꯍꯜꯂꯁꯦ ꯍꯥꯏꯕꯗꯣ ꯑꯥ ꯎꯝ ꯎꯝ ꯑꯗꯨꯗꯤ ꯍꯧꯖꯤꯛꯁꯦ ꯃꯣꯟ ꯑꯅꯤ ꯃꯈꯥꯏꯅꯤꯅꯀꯣ ꯉꯥ ꯑꯣꯏꯇꯥꯔꯒꯗꯤ ꯉꯥꯗ ꯑꯣꯏꯔꯒꯗꯤ ꯉꯥ ꯀꯦ ꯖꯤ ꯀꯌꯥꯃꯨꯛ ꯍꯥꯞꯄꯤꯒꯅꯤ ꯃꯔꯤꯀꯣ ꯑꯥ ꯑꯥ ꯑꯣ ꯑꯗꯨꯗꯤ ꯄꯩꯁꯥ ꯑꯣꯏꯔꯒꯅ ꯂꯤꯁꯤꯡ ꯑꯃ ꯑꯃ ꯆꯥꯝꯃꯉꯥꯅꯦꯕꯀꯣ ꯑꯗꯨ ꯑꯆꯥ ꯑꯗꯨ ꯀꯩꯅꯣ ꯇꯧꯕꯗꯤ ꯌꯥꯒꯗ꯭ꯔꯣ ꯁꯤꯁꯦ ꯑꯩꯈꯣꯏꯅ ꯃꯦꯞꯇꯣ ꯊꯥꯖꯔꯛꯑꯒ ꯂꯣꯀꯦꯁꯟ ꯊꯥꯖꯔꯛꯑꯒ ꯍꯣꯝ ꯗꯦꯂꯤꯚꯔꯤꯒꯨꯝꯕꯗꯤ ꯌꯥꯒꯗ꯭ꯔꯥ

ꯑꯥ ꯑꯣ ꯑꯗꯨ ꯑꯗꯨꯗꯤ ꯑꯩ ꯂꯣꯀꯦꯁꯟꯗꯨꯁꯨ ꯊꯥꯖꯔꯛꯑꯒꯦꯕꯀꯣ ꯑꯗꯨꯒ ꯍꯣꯝ ꯗꯦꯂꯤꯚꯔꯤꯒꯤ ꯆꯥꯔꯖꯁꯤꯅ ꯀꯌꯥ ꯀꯃꯥꯏꯅ

ꯑꯣ ꯑꯗꯨ ꯑꯩꯗꯨꯁꯨ ꯌꯥꯝ ꯂꯥꯞꯄꯕꯨꯗꯤ ꯅꯠꯇꯦꯕꯀꯣ ꯑꯗꯨ ꯌꯥꯔꯒꯗꯤ ꯍꯣꯝ ꯗꯦꯂꯤꯚꯔꯤꯗꯨ ꯌꯥꯕꯤꯔꯒꯗꯤ ꯑꯝꯇꯪ ꯇꯧꯕꯤꯕ ꯌꯥꯕ꯭ꯔꯥ ꯍꯥꯏꯅ ꯑꯣ ꯍꯣꯏ ꯍꯣꯏ ꯐꯔꯦ ꯑꯗꯨꯗꯤ ꯑꯩ ꯃꯦꯞꯇꯣ ꯊꯥꯖꯔꯛꯑꯒꯦ ꯑꯗꯨꯒ ꯅꯝꯕꯔꯁꯤꯗ ꯀꯩꯅꯣ ꯇꯧꯔꯛꯑꯒꯦꯀꯣ ꯎꯝ